ꯏꯔꯣꯏꯕꯅ ꯑꯩꯈꯣꯏꯒꯤ ꯍꯛꯆꯥꯡꯗ ꯌꯥꯝꯅ ꯀꯥꯟꯅꯕ ꯄꯤ ꯑꯩꯈꯣꯏ ꯍꯛꯆꯥꯡ ꯑꯦꯛꯁꯔꯁꯥꯏꯁ ꯃꯈꯜ ꯑꯃꯅꯤ ꯑꯦꯛꯁꯔꯁꯥꯏꯁ ꯃꯈꯜ ꯑꯁꯤꯗ ꯑꯩꯈꯣꯏꯒꯤ ꯊꯕꯛ ꯌꯥꯝꯅ ꯋꯥꯅ ꯁꯨꯔꯨꯕ ꯊꯤꯟꯗꯣꯛꯄ ꯀꯩꯗꯧꯕ ꯂꯩꯕ ꯑꯗꯒꯤ ꯁꯣꯔ ꯍꯣꯟꯕꯗ ꯅꯨꯡꯉꯥꯏꯇꯕ ꯂꯩꯕ ꯁꯨꯒꯨꯕ ꯑꯁꯤ ꯑꯩꯈꯣꯏꯒꯤ ꯏꯔꯣꯏꯕꯅ ꯍꯛꯆꯥꯡꯗ ꯌꯥꯝ ꯀꯥꯟꯅꯍꯟꯕ ꯐꯍꯟꯕ ꯑꯃ ꯑꯣꯏ ꯑꯩꯈꯣꯏꯅ ꯏꯔꯣꯏꯕꯗ ꯁꯣꯔ ꯁꯥꯡꯅ ꯁꯥꯡꯅ ꯍꯣꯟꯕ ꯑꯩꯈꯣꯏꯒꯤ ꯂꯦꯞꯄ ꯐꯥꯖꯤꯟꯕ ꯉꯝꯂꯒꯗꯤ ꯍꯦꯟꯅ ꯍꯦꯟꯅ ꯀꯥꯟꯅꯕ ꯑꯩꯈꯣꯏ ꯏꯁꯥꯒꯤ ꯑꯣꯏꯅ ꯏꯃꯨꯟ ꯁꯤꯁꯇꯦꯝ ꯀꯟꯈꯠꯍꯟꯕ ꯑꯗꯨꯒ ꯁꯣꯔ ꯍꯣꯟꯕꯁꯤꯅ ꯑꯩꯈꯣꯏꯒꯤ ꯁꯣꯔ ꯍꯣꯟꯕꯁꯦ ꯀꯨꯏꯅ ꯂꯦꯞꯄ ꯉꯝꯕ ꯇꯥꯔꯒꯗꯤ ꯑꯩꯈꯣꯏꯅ ꯍꯛꯆꯥꯡꯗ ꯌꯥꯝꯅ ꯐꯕ ꯑꯗꯨꯒ ꯁꯣꯔꯒꯤ ꯁꯥꯖꯦꯟꯗꯁꯨ ꯌꯥꯝꯅ ꯀꯥꯟꯅꯕ ꯑꯣꯏ ꯑꯗꯨꯗꯨꯒ ꯁꯣꯔꯁꯤꯅ ꯀꯔꯤꯒꯨꯝꯕ ꯀꯨꯏꯅ ꯁꯥꯡꯅ ꯍꯣꯟꯕ ꯉꯝꯃꯒꯗꯤ ꯑꯩꯈꯣꯏꯅ ꯑꯉꯥꯡꯗ ꯑꯉꯥꯡ ꯑꯃ ꯄꯨꯈ꯭ꯔꯤꯗ ꯇꯥꯈ꯭ꯔꯦ ꯄꯣꯠ ꯑꯃ ꯇꯥꯈ꯭ꯔꯦ ꯍꯥꯏꯔꯒꯁꯨ ꯑꯩꯈꯣꯏꯅ ꯊꯤꯕ ꯑꯗꯨꯝ ꯉꯝꯃꯒꯅꯤ ꯑꯗꯨ ꯁꯣꯔꯁꯤꯅ ꯀꯔꯤꯒꯨꯝꯕ ꯊꯨꯅ ꯊꯨꯅ ꯍꯣꯜꯂꯒꯁꯨ ꯑꯩꯈꯣꯏꯅ ꯏꯔꯣꯏꯕ ꯐꯖꯅ ꯏꯔꯣꯏꯔꯒꯗꯤ ꯍꯦꯟꯅ ꯍꯩ ꯍꯦꯟꯅ ꯐꯕ ꯍꯥꯏꯕꯗꯨ ꯑꯣꯏꯒꯅꯤ ꯍꯥꯏꯅ ꯈꯜꯂꯤ ꯁꯣꯔꯁꯤꯅ ꯊꯕꯦꯠ ꯊꯕꯦꯠ ꯍꯣꯟꯕ ꯅꯨꯡꯉꯥꯏꯇꯕ ꯂꯩꯔꯒꯗꯤ ꯏꯔꯣꯏꯔꯒ ꯍꯛꯆꯥꯡ ꯐꯅ ꯂꯩꯅꯕꯒꯤꯗꯃꯛꯇ ꯏꯔꯣꯏꯕꯁꯤ ꯌꯥꯝꯅ ꯐꯕ ꯑꯦꯛꯁꯔꯁꯥꯏꯁ ꯑꯃꯅꯤ ꯑꯦꯛꯁꯔꯁꯥꯏꯁ ꯑꯁꯤ ꯇꯣꯏꯅ ꯇꯧꯔꯤꯈꯩ ꯐꯩ ꯑꯩꯈꯣꯏꯅ ꯃꯐꯝ ꯖꯒꯥ ꯂꯩꯇ꯭ꯔꯒꯁꯨ ꯑꯩꯈꯣꯏꯅ ꯇꯟꯖꯥ ꯐꯪꯕꯒꯨꯝꯕꯗ ꯑꯗꯨꯝ ꯏꯔꯣꯏꯕꯗ ꯀꯩꯁꯨ ꯀꯤꯅꯤꯡꯉꯥꯏ ꯂꯩꯇꯦ ꯏꯔꯣꯏꯕ ꯍꯥꯏꯕꯁꯤ ꯌꯥꯝꯅ ꯂꯥꯏꯕ ꯄꯣꯠꯅꯤ ꯍꯥꯏꯖꯅꯤꯡꯉꯤ